ꯂꯣ ꯑꯦꯟ ꯑꯣꯗꯔ ꯐꯒꯠꯍꯟꯕ ꯂꯣ ꯑꯦꯟ ꯑꯣꯗꯔ ꯐꯒꯠꯍꯟꯕ ꯇꯥꯔꯕꯗꯤ ꯑꯩꯈꯣꯏꯒꯤ ꯈꯨꯜꯁꯤꯗ ꯅꯠꯇ꯭ꯔꯒ ꯑꯩꯈꯣꯏꯒꯤ ꯈꯨꯡꯒꯪꯁꯤꯗ ꯇꯧꯔꯤꯁꯤ ꯌꯥꯝꯅ ꯂꯥꯛꯅꯕ ꯍꯥꯏꯔꯒꯅ ꯑꯩꯈꯣꯏ ꯈꯨꯜꯁꯤꯗ ꯑꯗꯨꯝ ꯑꯦꯛꯖꯥꯝꯄꯜ ꯍꯥꯏꯔꯒꯅ ꯑꯦ ꯁꯤꯗ ꯃꯤ ꯑꯃ ꯀꯥꯞꯄꯝꯃꯦ ꯍꯥꯏꯔꯒꯗꯤ ꯑꯩꯈꯣꯏ ꯁꯤꯗꯁꯨ ꯈꯨꯜꯁꯤꯗꯁꯨ ꯃꯤꯁꯨ ꯂꯥꯛꯅꯤꯡꯉꯣꯏ ꯑꯗꯨꯅ ꯁꯨꯒꯨꯝꯕ ꯂꯣ ꯑꯦꯟ ꯑꯣꯗꯔꯁꯤ ꯌꯥꯝꯅ ꯐꯒꯠꯍꯟꯕ ꯁꯨꯝꯕ ꯒꯣꯊꯅꯥꯁꯦ ꯌꯥꯝ ꯊꯣꯛꯍꯟꯗꯕ ꯑꯗꯨꯒ ꯂꯝꯕꯤꯁꯦ ꯌꯥꯝꯅ ꯐꯍꯟꯕ ꯂꯝꯕꯤꯁꯦ ꯌꯥꯝꯅ ꯐꯖꯅ ꯐꯕ ꯇꯥꯔꯕꯗꯤ ꯀꯣꯏꯂꯥꯁꯅ ꯊꯥꯔꯕ ꯇꯥꯔꯗꯤ ꯂꯝꯕꯤꯁꯤ ꯐꯔꯒꯗꯤ ꯃꯤꯁꯨ ꯂꯥꯛꯅꯤꯡꯉꯤ ꯂꯝꯕꯤ ꯐꯠꯇꯕꯤꯗ ꯆꯠ ꯇꯥꯔꯗꯤ ꯃꯣꯏꯁꯨ ꯋꯥꯕ ꯑꯣꯏꯕꯅꯤ ꯑꯦ ꯂꯝꯕꯤꯁꯨ ꯐꯠꯕꯁꯦ ꯍꯥꯏꯗꯅ ꯈꯟꯗꯨꯅ ꯃꯣꯏ ꯂꯥꯛꯅꯤꯡꯗꯕ ꯀꯌꯥ ꯑꯃꯁꯨ ꯐꯥꯎꯒꯅꯤ ꯑꯗꯨꯅ ꯌꯥꯔꯤꯕ ꯃꯈꯩꯗꯤ ꯂꯝꯕꯤꯁꯦ ꯐꯒꯠꯍꯟꯕ ꯑꯗꯨꯒ ꯇꯣꯔꯤꯁ ꯏꯁꯄꯣꯠ ꯐꯖꯅ ꯁꯦꯝꯕꯤꯕ ꯇꯣꯔꯤꯁ ꯍꯥꯏꯔꯤꯕ ꯏꯁꯄꯣꯠ ꯑꯩꯈꯣꯏꯒꯤ ꯐꯖ ꯐꯖꯕ ꯃꯐꯝꯁꯦ ꯁꯦꯝꯕ ꯇꯥꯔꯒꯗꯤ ꯃꯈꯣꯏꯁꯨ ꯑꯦ ꯐꯖꯕ ꯃꯐꯝ ꯁꯨꯝꯕ ꯀꯌꯥ ꯑꯃ ꯂꯩ ꯍꯥꯏꯗꯨꯅ ꯀꯣꯏꯕꯁꯨ ꯂꯥꯛꯄ ꯌꯥꯏ ꯑꯗꯨꯅ ꯌꯥꯔꯤꯕ ꯃꯈꯩꯗꯤ ꯑꯩꯈꯣꯏꯒꯤ ꯇꯣꯔꯤꯁ ꯏꯁꯄꯣꯠꯁꯦ ꯌꯥꯝꯅ ꯁꯦꯝꯕ ꯑꯗꯨꯒ ꯃꯐꯝ ꯀꯌꯥꯗꯁꯨ ꯀꯌꯥ ꯀꯌꯥꯗꯁꯨ ꯁꯦꯝꯗꯨꯅ ꯊꯝꯕ ꯑꯗꯨꯒ ꯑꯩꯈꯣꯏꯒꯤ ꯂꯥꯛꯄꯗ ꯑꯩꯈꯣꯏꯒꯤ ꯇꯣꯔꯤꯁ ꯂꯥꯛꯏꯕ ꯃꯤꯁꯤꯡꯗꯨꯕꯨ ꯑꯩꯈꯣꯏꯒꯤ ꯄ꯭ꯔꯖꯥ ꯃꯌꯥꯝꯁꯤꯡꯁꯤꯅ ꯂꯩꯔꯤꯕ ꯁ꯭ꯋꯥꯏꯗ ꯂꯩꯔꯤꯕ ꯃꯤ ꯃꯌꯥꯝꯁꯤꯡꯁꯤꯅ ꯍꯔꯥꯎꯅ ꯇꯌꯥꯝꯅ ꯇꯧꯕꯤꯕ ꯇꯥꯔꯗꯤ ꯃꯈꯣꯏꯁꯨ ꯌꯥꯝꯅ ꯍꯔꯥꯎꯅ ꯂꯩꯖꯒꯅꯤ ꯑꯗꯨꯒ ꯑꯩꯈꯣꯏꯅ ꯃꯈꯣꯏꯕꯨ ꯑꯣꯛꯄꯤꯕ ꯐꯖꯅ ꯑꯣꯛꯄꯤꯕ ꯈꯣꯠꯄꯤꯕ ꯇꯥꯔꯕꯗꯤ ꯃꯈꯣꯏꯁꯨ ꯑꯩꯈꯣꯏꯗ ꯌꯥꯝꯅ ꯍꯔꯥꯎꯒꯅꯤ ꯑꯩꯈꯣꯏꯁꯨ ꯌꯥꯝ ꯍꯔꯥꯎ ꯑꯗꯨꯒ ꯇꯤꯀꯦꯠ ꯀꯥꯎꯟꯇꯔ ꯑꯃ ꯊꯝꯕꯗꯤ ꯌꯥꯝꯅ ꯐꯩ ꯇꯤꯀꯦꯠ ꯀꯥꯎꯟꯇꯔ ꯑꯁꯤꯗ ꯃꯈꯣꯏꯅ ꯍꯥꯟꯅ ꯂꯥꯛꯇ꯭ꯔꯒꯁꯨ ꯑꯩꯈꯣꯏꯅ ꯇꯤꯀꯦꯠꯁꯦ ꯃꯈꯣꯏꯅ ꯑꯥꯗꯒꯤ ꯀꯛꯄ ꯌꯥꯔꯒꯗꯤ ꯇꯤꯀꯦꯠꯁꯦ ꯀꯛꯍꯜꯂꯒ ꯃꯣꯏꯅ ꯑꯦ ꯁꯨꯃꯥꯏꯅ ꯀꯛ ꯁꯤꯅꯤ ꯁꯤꯅꯤ ꯍꯥꯏꯔꯒꯁꯨ ꯇꯤꯀꯦꯠ ꯀꯥꯎꯟꯇꯔ ꯑꯃ ꯐꯖꯅ ꯁꯦꯝꯃꯒ ꯈꯣꯠꯂꯒ ꯊꯝꯃꯒꯗꯤ ꯃꯈꯣꯏꯅꯁꯨ ꯌꯥꯝ ꯍꯔꯥꯎꯅ ꯑꯣꯏꯅ ꯂꯩꯖꯒꯅꯤ ꯇꯣꯔꯤꯁꯁꯤꯡꯅ ꯂꯩꯐꯝ ꯐꯖꯅ ꯁꯦꯝꯕꯤꯕ ꯑꯩꯈꯣꯏꯒꯤ ꯍꯣꯇꯦꯜ ꯑꯣꯏꯔꯣ ꯑꯃ ꯑꯣꯏꯔꯣ ꯁꯦꯟ ꯇꯥꯡꯂꯒꯁꯨ ꯃꯈꯣꯏꯅ ꯂꯩꯐꯝꯗꯣ ꯐꯖꯕ ꯑꯣꯏꯔꯒꯗꯤ ꯌꯥꯝꯅ ꯅꯨꯡꯉꯥꯏꯒꯗꯕ ꯈꯣꯠꯀꯗꯕ ꯑꯣꯏꯔꯒꯗꯤ ꯃꯈꯣꯏꯁꯨ ꯄꯩꯁꯥꯗꯨꯒꯤ ꯌꯦꯡꯉꯛꯇ꯭ꯔꯒꯁꯨ ꯃꯣꯏꯅ ꯂꯩꯐꯝꯕꯨ ꯅꯨꯡꯉꯥꯏꯔꯒꯗꯤ ꯃꯣꯏꯁꯨ ꯂꯩꯕ ꯂꯥꯛꯀꯅꯤ ꯑꯗꯨꯅ ꯃꯣꯏꯅ ꯇꯣꯔꯤꯁ ꯂꯥꯛꯄꯗ ꯑꯩꯈꯣꯏꯅ ꯐꯖꯅ ꯐꯖꯅ ꯇꯧꯕꯤꯔꯒꯗꯤ ꯃꯣꯏꯒꯤ ꯂꯩꯐꯝ ꯆꯥꯐꯝ ꯇꯥꯛꯐꯝ ꯑꯃꯁꯨ ꯑꯃꯁꯨ ꯋꯥꯠꯇ꯭ꯔꯒꯗꯤ ꯃꯣꯏꯗꯁꯨ ꯌꯥꯝ ꯅꯨꯡꯉꯥꯏꯅ ꯍꯟꯈꯤꯕ ꯃꯇꯨꯡꯗꯁꯨ ꯃꯈꯣꯏꯅ ꯑꯥꯗ ꯃꯈꯣꯏꯒꯤ ꯈꯨꯟꯗꯨꯗ ꯈꯨꯡꯒꯪꯗꯨꯗ ꯂꯩꯍꯧꯔꯤꯕ ꯃꯤꯁꯤꯡꯁꯦ ꯑꯦ ꯁꯤꯒꯤ ꯃꯐꯝꯁꯦ ꯁꯤꯅꯤ ꯁꯤꯅꯤ ꯌꯥꯝꯅ ꯅꯨꯡꯉꯥꯏꯕꯅꯤ ꯑꯣꯏꯅ ꯍꯥꯏꯔꯕ ꯇꯥꯔꯗꯤ ꯃꯣꯏꯅ ꯑꯩꯈꯣꯏꯅ ꯑꯩꯈꯣꯏꯅ ꯃꯣꯏꯗ ꯌꯥꯝ ꯅꯨꯡꯉꯥꯏꯅ ꯌꯥꯝꯅ ꯐꯖꯅ ꯇꯧꯔꯛꯈ꯭ꯔꯗꯤ ꯃꯈꯣꯏꯅ ꯑꯥꯗ ꯆꯠꯄꯀꯥꯟꯗ ꯍꯥꯏꯕꯀꯥꯟꯗ ꯃꯈꯣꯏꯒꯤ ꯃꯃꯥꯟꯅꯕ ꯃꯌꯥꯝ ꯃꯃꯥꯟꯅꯕꯁꯤꯡ ꯀꯌꯥꯁꯤꯡꯗꯣ ꯇꯨꯡꯗ ꯂꯥꯛꯅꯤꯡꯕ ꯂꯥꯛꯅꯤꯡꯉꯒꯁꯨ ꯃꯈꯣꯏꯅ ꯑꯗꯨꯝ ꯍꯥꯏꯔꯨꯔꯕꯅꯤꯅ ꯃꯣꯏꯅꯁꯨ ꯌꯥꯝ ꯅꯨꯡꯉꯥꯏꯅ ꯈꯟꯒꯅꯤ ꯍꯥꯏꯅ ꯑꯦ ꯁꯤ ꯃꯐꯝꯁꯦ ꯅꯨꯡꯉꯥꯏꯔꯝꯒꯅꯤꯀꯣ ꯑꯗꯨꯅꯤ ꯑꯗꯥꯅꯤ ꯍꯥꯏꯔꯒ ꯃꯈꯣꯏꯅ ꯂꯥꯛꯈꯤꯕꯁꯨ ꯌꯥꯏ ꯑꯗꯨꯒ ꯑꯩꯈꯣꯏꯅ ꯐꯠꯇꯅ ꯃꯈꯣꯏꯗ ꯇꯧꯔꯒꯗꯤ ꯃꯈꯣꯏꯅꯁꯨ ꯂꯥꯛꯅꯤꯡꯉꯣꯏ ꯃꯈꯣꯏꯅꯁꯨ ꯌꯥꯝꯅ ꯅꯨꯡꯉꯥꯏꯇꯅ ꯍꯟꯈꯤꯅꯤ ꯑꯗꯨ